ꯑꯩ ꯃꯩꯇꯩ ꯃꯆꯥ ꯑꯃ ꯑꯣꯏꯅ ꯑꯩꯒꯤ ꯍꯧꯔꯛꯐꯝꯒ ꯁꯝꯅꯕꯗꯤ ꯍꯧꯖꯤꯛ ꯐꯥꯎꯕꯁꯨ ꯄꯥꯝꯃꯤ ꯍꯥꯟꯅꯗꯒꯤꯁꯨ ꯄꯥꯝꯂꯤ ꯑꯩꯒꯤ ꯍꯧꯔꯛꯐꯝꯒꯤ ꯅꯤꯡꯁꯤꯡꯖꯕ ꯈꯔꯁꯤꯡ ꯍꯥꯏꯔꯒꯗꯤ ꯃꯅꯤꯄꯨꯔꯗ ꯍꯧꯖꯤꯛ ꯐꯥꯎꯕ ꯆꯠꯅꯔꯤꯕꯥ ꯏꯅꯥꯠ ꯍꯥꯏꯔꯒ ꯂꯥꯏ ꯍꯔꯥꯎꯕ ꯃꯦꯔꯥ ꯍꯧꯆꯣꯡꯕ ꯑꯁꯤꯅꯆꯤꯡꯕ ꯃꯦꯔꯥ ꯋꯥꯌꯨꯡꯕ ꯑꯁꯤꯅꯆꯤꯡꯕꯅꯤ ꯂꯥꯏ ꯍꯥꯎꯔ ꯂꯥꯏ ꯍꯔꯥꯎꯕ ꯍꯥꯏꯔꯒꯗꯤ ꯎꯃꯪ ꯂꯥꯏꯁꯤꯡꯕꯨ ꯑꯩꯈꯣꯏꯅ ꯆꯍꯤꯒꯤ ꯑꯣꯏꯅ ꯑꯗꯒꯤ ꯃꯥꯒꯤ ꯁꯤꯖꯟꯒꯤ ꯃꯇꯨꯡ ꯏꯟꯅ ꯈꯣꯏꯔꯝꯕ ꯈꯔ ꯂꯩ ꯎꯃꯪ ꯂꯥꯏꯗ ꯑꯩꯈꯣꯏꯅ ꯍꯥꯏꯖꯕ ꯑꯩꯈꯣꯏ ꯉꯁꯤ ꯃꯤ ꯑꯃ ꯑꯣꯏꯅ ꯍꯧꯔꯛꯂꯤꯕꯁꯤ ꯑꯩꯈꯣꯏ ꯐꯣꯔꯦꯁ ꯒꯣꯠ ꯍꯥꯏꯅ ꯈꯪꯅꯕ ꯎꯃꯪ ꯂꯥꯏꯒꯁꯦ ꯌꯥꯝꯅ ꯅꯛꯅꯕ ꯃꯔꯤ ꯑꯃ ꯂꯩꯅꯩ ꯃꯈꯣꯏꯕꯨ ꯊꯧꯖꯥꯟꯕ ꯃꯈꯣꯏꯕꯨ ꯑꯩꯈꯣꯏꯅ ꯏꯀꯥꯏ ꯈꯨꯝꯅꯕꯁꯤꯅ ꯑꯩꯈꯣꯏ ꯉꯁꯤ ꯐꯥꯎꯕ ꯄ꯭ꯔꯤꯊꯤꯕꯤꯗ ꯂꯩꯕ ꯉꯝꯂꯤꯅꯤ ꯑꯗꯨꯒ ꯃꯦꯔꯥ ꯍꯧꯆꯣꯡꯕꯁꯤꯅ ꯀꯔꯝ ꯀꯥꯟꯗ ꯄꯥꯡꯊꯣꯛꯅꯒꯦ ꯍꯥꯏꯕ ꯀꯥꯟꯗ ꯃꯦꯔꯥ ꯊꯥꯗ ꯃꯅꯤꯄꯨꯔꯗ ꯂꯩꯔꯤꯕ ꯆꯤꯡ ꯑꯃꯁꯨꯡ ꯇꯝꯗ ꯇꯥꯃꯤꯟꯅꯔꯤꯕ ꯀꯥꯡꯂꯨꯞꯁꯤꯡꯒ ꯄꯥꯎ ꯐꯥꯎꯅꯅꯕ ꯍꯥꯏꯅꯩ ꯈꯔꯅꯗꯤ ꯑꯗꯨꯕꯨ ꯆꯤꯡꯗ ꯆꯠꯈꯤꯕ ꯇꯝꯒꯤ ꯃꯤꯑꯣꯏꯁꯤꯡ ꯑꯗꯨꯒ ꯆꯤꯡꯗꯒꯤ ꯀꯨꯝꯂꯛꯑꯒ ꯇꯝꯗ ꯂꯥꯛꯄ ꯃꯌꯥꯝꯕꯨ ꯄꯥꯎ ꯍꯥꯏꯗꯣꯏꯔ ꯏꯪ ꯏꯪꯒꯤꯠ ꯄꯤꯅꯕꯒꯨꯝꯅ ꯃꯩ ꯊꯥꯟꯗꯨꯅ ꯆꯤꯡ ꯃꯇꯣꯟꯗ ꯑꯩ ꯑꯁꯤꯗ ꯂꯩꯔꯤ ꯅꯠꯇ꯭ꯔꯒ ꯑꯩꯈꯣꯏꯁꯤꯗ ꯇꯦꯛꯇ ꯀꯥꯏꯗꯅ ꯃꯐꯝꯁꯤꯗ ꯂꯩꯔꯤ ꯍꯥꯏꯅꯕꯒꯤꯗꯃꯛꯇ ꯃꯦꯔꯥ ꯍꯧꯆꯣꯡꯕ ꯉꯁꯤ ꯐꯥꯎꯕ ꯄꯥꯡꯊꯣꯛꯂꯤ